ꯀꯩꯅꯣ ꯑꯦꯁ ꯑꯦꯁ ꯁꯤꯒꯤ ꯂꯥꯏꯔꯤꯛ ꯐꯪꯒꯗ꯭ꯔꯣ

ꯑꯦꯁ ꯑꯦꯁ ꯁꯤꯒꯤ ꯂꯥꯏꯔꯤꯛ ꯐꯪꯒꯗ꯭ꯔꯣ ꯑꯥ ꯀꯩꯅꯣ ꯑꯃ ꯄꯦꯛꯀꯦꯁꯇ ꯑꯣꯏꯅ ꯄꯥꯝꯕ ꯑꯅꯤ ꯑꯍꯨꯝ ꯂꯧꯒꯦ ꯇꯧꯕ ꯑꯥ ꯀꯩꯅꯣꯒꯤ ꯁꯤ ꯖꯤ ꯑꯦꯜꯒꯤ ꯑꯗꯨꯒ ꯇ꯭ꯋꯦꯜꯐ ꯄꯥꯁꯇꯪ ꯇꯧꯕꯒꯤ ꯀꯩꯅꯣꯁꯨ ꯐꯪꯒꯗ꯭ꯔꯣ ꯑꯣ ꯐꯔꯦ ꯐꯔꯦ

ꯀꯩꯅꯣ ꯂꯥꯏꯔꯤꯛꯁꯦ ꯁꯤ ꯖꯤ ꯑꯦꯜꯒꯤꯒ ꯑꯗꯨꯒ ꯍꯟꯗꯛ ꯅꯧꯅ ꯀꯤ ꯑꯟꯁꯥꯔ ꯀꯩꯀꯥ ꯑꯗꯨꯁꯨ ꯂꯣꯏꯃꯛ ꯄꯥꯝꯕ ꯑꯗꯣ ꯄꯨꯂꯞꯅ ꯄꯨꯂꯞꯅ ꯁꯨꯝ ꯑꯉꯥꯡ ꯈꯣꯏ ꯍꯣꯁꯇꯦꯜ ꯑꯃ ꯍꯥꯡꯉꯦꯕ ꯑꯗꯨꯅ ꯍꯣꯁꯇꯦꯜ ꯁꯥꯇ꯭ꯔꯥꯁꯦ ꯃꯤ ꯀꯨꯟꯃꯨꯛ ꯂꯩꯕ ꯑꯗꯨ ꯃꯣꯏ ꯀꯨꯟ ꯂꯣꯏꯅꯃꯛꯀꯤ ꯂꯧꯒꯦ ꯇꯧꯕ ꯑꯗꯨꯗ ꯗꯨꯀꯥꯟꯁꯦ ꯍꯣꯜꯁꯦꯜ ꯄꯨꯂꯞ ꯊꯥꯒꯗ꯭ꯔꯥ ꯀꯃꯥꯏꯅ ꯇꯧꯒꯅꯤ ꯑꯣ ꯑꯣ ꯑꯧ ꯃꯃꯟꯁꯦ ꯀꯃꯥꯏꯅ ꯇꯧꯒꯅꯤ ꯂꯥꯏꯔꯤꯛ ꯑꯃꯗ ꯀꯌꯥꯝ ꯄꯤꯔꯤꯅꯣ ꯀꯃꯥꯏꯅ ꯇꯧꯔꯤꯅꯣ ꯑꯣ ꯂꯥꯏꯔꯤꯛꯁꯦ ꯀꯨꯟ ꯂꯧꯒꯗꯕꯅꯦꯕ ꯃꯤ ꯀꯨꯟꯒꯤ ꯂꯧꯗꯣꯏꯅꯦꯕ ꯃꯤ ꯀꯨꯟꯒꯤ ꯂꯧꯕ ꯍꯥꯏꯕꯁꯦ ꯂꯥꯏꯔꯤꯛꯇꯗꯤ ꯌꯥꯝꯃꯛꯑꯅꯦꯕ ꯑꯗꯨꯅ ꯎꯝ ꯆꯥꯃꯔꯤꯗꯨꯗꯒꯤ ꯆꯥꯝꯃꯔꯤ ꯌꯥꯡꯈꯩꯗꯨꯗꯒꯤ ꯈꯔ ꯇꯥꯕꯤꯕ ꯌꯥꯒꯗ꯭ꯔꯥ ꯁꯤꯅꯤ ꯐꯔꯦ ꯐꯔꯦ ꯑꯗꯨꯗꯤ ꯑꯥ ꯑꯥ ꯍꯧꯖꯤꯛꯀꯤꯗꯤ ꯑꯗꯨ ꯂꯥꯏꯔꯤꯛꯇꯪ ꯗꯔꯀꯥꯔ ꯑꯣꯏꯕ ꯑꯥ ꯃꯊꯪ ꯃꯇꯨꯡꯗꯁꯨ ꯑꯗꯨꯝ ꯌꯥꯝ ꯌꯥꯝ ꯂꯧꯔꯛꯇꯣꯏꯅꯤꯗ ꯑꯗꯨ ꯁꯣꯝꯅ ꯑꯗꯨꯝ ꯃꯃꯟꯗꯨ ꯐꯖꯅ ꯄꯤꯔꯗꯤ ꯑꯗꯨꯝ ꯁꯣꯏꯗꯅ ꯃꯇꯨꯡꯗꯁꯨ ꯐꯖꯅ ꯌꯥꯝ ꯌꯥꯝ ꯂꯧꯔꯛꯀꯦꯕ ꯑꯣ ꯑꯣ ꯐꯔꯦ ꯑꯗꯨꯗꯤ ꯂꯧꯕꯁꯦ ꯀꯔꯝ ꯀꯥꯟꯗ ꯂꯧꯕ ꯌꯥꯅꯤ ꯍꯥꯏꯕꯗꯤ ꯍꯌꯦꯡ ꯈꯨꯗꯛꯇꯨꯗ ꯑꯗꯨꯝ ꯄꯨꯂꯞ ꯂꯧꯕꯗ ꯌꯥꯔꯒꯗ꯭ꯔꯥ ꯅꯠꯇ꯭ꯔꯒꯅ ꯍꯧꯖꯤꯛ ꯍꯧꯖꯤꯛ ꯏꯁꯇꯣꯜꯗ ꯑꯗꯨꯝ ꯐꯪꯒꯗ꯭ꯔꯥ ꯑꯣ ꯍꯣꯏ ꯍꯣꯏ ꯑꯣ ꯑꯣ ꯐꯔꯦ ꯐꯔꯦ ꯑꯗꯨꯗꯤ ꯍꯌꯦꯡ ꯂꯥꯛꯆꯔꯒꯦ ꯍꯣꯏ